ꯍꯜꯂꯣ ꯍꯥꯎ ꯅꯨꯡꯉꯥꯏꯔꯤꯌꯦ ꯂꯥꯛꯑꯣ ꯀꯣꯏꯔꯛꯑꯣ ꯍꯧꯖꯤꯛ ꯅꯤꯡꯊꯝꯊꯥ ꯃꯇꯝꯅꯤꯅ ꯑꯅꯧ ꯑꯇꯦꯛ ꯌꯥꯝ ꯐꯪꯉꯅꯤ ꯑꯗꯒꯤ ꯂꯝ ꯌꯦꯡꯕꯁꯨ ꯅꯨꯡꯉꯥꯏꯔꯅꯤ ꯅꯨꯡꯗꯣꯡꯗꯒ ꯀꯣꯏꯕ ꯄꯨꯕꯤꯒꯦ ꯏꯪꯊꯝꯗꯣ ꯍꯦꯛꯎꯗꯧꯅꯤ ꯀꯩꯅꯣ ꯀꯣꯏꯕ ꯆꯠꯄ ꯑꯣꯏ ꯌꯦꯡꯕ ꯑꯣꯏꯅ ꯇꯣꯔꯦꯟꯗ ꯀꯨꯝꯃꯒ ꯍꯧꯔꯝꯒꯅꯤ ꯀꯩꯅꯣ ꯑꯦ ꯑꯗꯨ ꯏꯪꯊꯝ ꯍꯧꯕ ꯃꯇꯝꯅꯤ ꯀꯩꯅꯣ ꯐꯖꯅ ꯍꯦꯛꯅ ꯃꯇꯝꯅꯦ ꯃꯣꯟꯗꯦꯗꯤ ꯍꯌꯦꯡꯅꯤꯍꯦ ꯅꯪꯁꯨ ꯍꯣꯏꯅꯦ ꯍꯣꯏꯅꯦ ꯂꯥꯛꯑꯣ ꯑꯁ ꯊꯣꯡꯉ ꯄꯣꯔꯛꯇ꯭ꯔꯁꯨ ꯇꯣꯔꯦꯟ ꯄꯥꯟꯗ ꯄꯨꯊꯔꯒ ꯐꯖꯅ ꯆꯥꯊ ꯌꯥꯏ ꯀꯩꯅꯣ ꯐꯖ ꯐꯖꯕ ꯅꯨꯡꯗꯣꯡꯒ ꯆꯠꯇꯅ ꯌꯦꯡꯗꯅ ꯅꯨꯡꯗꯣꯡ ꯂꯣꯝꯗꯁꯨ ꯐꯖ ꯐꯖꯕ ꯃꯤ ꯍꯧꯖꯤꯛꯀꯥꯟꯗꯤ ꯁꯦꯝꯒꯠꯇꯅ ꯂꯣꯏꯔꯦ ꯏꯕꯦꯝꯃ ꯐꯖꯕꯗ ꯂꯥꯛꯑꯣ ꯁꯨꯡꯂꯥꯛ ꯂꯥꯛꯇꯦ ꯅꯣꯏ ꯂꯥꯛꯑꯣ ꯍꯥꯏꯔꯤꯅꯦ ꯑꯩꯗꯤ ꯍꯣꯏꯌꯦ ꯂꯥꯛꯑꯣ ꯂꯥꯛꯑꯣ

ꯑꯗꯨ ꯏꯟꯁꯥꯡ ꯅꯥꯄꯤ ꯑꯩꯈꯣꯏ ꯁꯤꯗꯁꯨ ꯃꯌꯥꯝ ꯐꯪꯉꯤ ꯅꯣꯏ ꯑꯗꯨꯗ ꯐꯪꯕ ꯈꯔ ꯑꯍꯥꯎ ꯑꯊꯨꯝꯒꯨꯝꯕ ꯂꯩꯔꯛꯑꯣ ꯀꯩꯅꯣ ꯑꯩꯈꯣꯏꯁꯤ ꯏꯟꯖꯥꯡ ꯅꯥꯄꯤꯁꯦ ꯏꯕꯦꯝꯃ ꯑꯩꯈꯣꯏ ꯁ꯭ꯋꯥꯏ ꯎꯔꯤꯁꯤꯗꯤ ꯍꯥꯔ ꯍꯥꯞꯄꯤ ꯅꯠꯇꯤꯌꯦ ꯑꯗꯨꯅ ꯑꯥ ꯎꯝ ꯏꯔꯣꯜꯂꯕ ꯏꯪꯊꯝꯗꯨꯝ ꯆꯥꯏꯁꯜꯂꯕ ꯑꯗꯒꯤ ꯏꯪꯊꯝꯗꯨ ꯈꯔ ꯍꯦꯛꯑꯒ ꯑꯃꯨꯛ ꯀꯩꯅꯣꯗ ꯀꯪꯍꯥꯜꯂ ꯊꯝꯃꯕ ꯇꯨꯔꯦꯟ ꯉꯥꯁꯦ ꯑꯌꯨꯛꯇ ꯁꯤꯡꯅꯔꯗꯤ ꯐꯪꯉꯦ ꯍꯥꯏꯗꯤ ꯃꯣꯏ ꯂꯥꯡ ꯊꯥꯕ ꯆꯠꯄꯗꯣ ꯑꯗꯨꯗ ꯐꯪꯉꯦꯕ ꯉꯥꯗꯣ ꯑꯁ ꯉꯥ ꯇꯨꯔꯦꯟ ꯉꯥꯗꯣ ꯍꯥꯎꯕꯅꯦ ꯊꯨꯝꯕ ꯑꯃ ꯌꯥꯎꯕꯅꯦ ꯏꯕꯦꯝꯃ ꯑꯗꯨꯅꯦ ꯍꯥꯏꯁꯦ ꯂꯥꯛꯑꯣ ꯂꯥꯛꯑꯣ ꯂꯥꯛꯇ ꯀꯨꯏꯔꯦ ꯂꯥꯛꯑꯣ ꯑꯩꯁꯨ ꯂꯥꯛꯑꯣ ꯍꯥꯏꯒꯦꯅ ꯈꯜꯂꯝꯃꯤꯅꯤ ꯅꯪ ꯐꯣꯟ ꯇꯧꯔꯛꯄ ꯇꯥꯟ ꯆꯞ ꯆꯥꯔꯦ ꯎꯝ ꯑꯗꯨ ꯅꯣꯏ ꯂꯥꯛꯑꯀꯥꯟꯗ ꯂꯥꯛꯑꯝꯗꯥꯏꯗ ꯐꯣꯟꯗꯣ ꯇꯧꯔꯛꯎꯀꯣ ꯎꯝ ꯍꯥꯏꯗꯤ ꯑꯩꯁꯨ ꯇꯌꯥꯔꯤꯗ ꯂꯩꯔꯝꯗ ꯌꯥꯔꯣꯏꯕ ꯊꯤꯗꯧꯕ ꯄꯣꯠꯆꯩ ꯅꯨꯡꯆꯩ ꯑꯗꯨꯅꯦ ꯍꯥꯏꯁꯦ ꯐꯥꯎꯔꯛꯎ ꯐꯥꯎꯔꯛꯎ ꯍꯥ ꯊꯝꯃꯒꯦ ꯍꯥꯏꯔꯣ ꯑꯣ ꯐꯔꯦ ꯐꯔꯦ ꯊꯝꯃꯣ ꯊꯝꯃꯣ ꯑꯗꯣ ꯈꯔ ꯉꯟꯅ ꯂꯥꯛꯅꯕ ꯇꯧꯀꯣ ꯎꯝ ꯎꯝ